ꯆꯩꯆꯠ ꯑꯃ ꯊꯥ ꯑꯃ ꯏꯪ ꯀꯨꯝꯖꯥ ꯂꯤꯁꯤꯡ ꯑꯅꯤꯒ ꯀꯨꯟ ꯃꯔꯤ ꯆꯩꯆꯠ ꯃꯉꯥ ꯊꯥ ꯑꯅꯤ ꯏꯪ ꯀꯨꯝꯖꯥ ꯂꯤꯁꯡ ꯑꯅꯤꯒ ꯀꯨꯜꯍꯝꯗꯣꯏ ꯆꯩꯆꯠ ꯇꯔꯨꯛ ꯊꯥ ꯃꯉꯥ ꯏꯪ ꯀꯨꯝꯖꯥ ꯂꯤꯁꯤꯡ ꯑꯅꯤꯒ ꯀꯨꯟꯍꯨꯝꯗꯣꯏ ꯆꯩꯆꯠ ꯇꯥꯔꯥ ꯊꯥ ꯃꯉꯥ ꯏꯪ ꯀꯨꯝꯖꯥ ꯂꯤꯁꯤꯡ ꯑꯅꯤ ꯇꯥꯔꯥꯃꯥꯄꯜ ꯆꯩꯆꯠ ꯇꯔꯨꯛ ꯊꯥ ꯃꯔꯤ ꯏꯪ ꯀꯨꯝꯖꯥ ꯂꯤꯁꯤꯡ ꯑꯅꯤꯒ ꯇꯥꯔꯥꯅꯤꯄꯥꯜ